ꯑꯩꯅ ꯀꯩꯅꯣ ꯕꯦꯛ ꯑꯃꯈꯛꯀꯣ ꯑꯉꯥꯡꯒꯤ ꯂꯥꯏꯔꯤꯛ ꯍꯥꯞꯀꯦꯅ ꯀꯣ ꯏꯆꯥ ꯅꯨꯄꯥꯒꯤ ꯂꯥꯏꯔꯤꯛ ꯍꯥꯞꯀꯦꯅ ꯕꯦꯛ ꯑꯃ ꯂꯩꯔꯨꯕꯅꯦꯕ ꯕꯦꯛꯁꯦ ꯑꯦꯗꯤꯗꯥꯁ ꯀꯝꯄꯦꯅꯤꯒꯤ ꯑꯣꯏꯕꯅꯦꯕ ꯀꯣ ꯑꯗꯨꯗ ꯃꯥꯒꯤ ꯄꯣꯠꯁꯦ ꯉꯁꯥꯏꯒꯤ ꯃꯃꯜꯁꯤꯗꯤ ꯂꯨꯄꯥ ꯂꯤꯁꯤꯡ ꯑꯅꯤ ꯃꯌꯥꯗꯤ ꯑꯗꯨꯝ ꯄꯤꯔꯦꯕ ꯀꯣ ꯑꯗꯨ ꯑꯣꯏ ꯇꯥꯔꯒꯁꯨ ꯄꯣꯠꯁꯦ ꯀ꯭ꯋꯥꯂꯤꯇꯤ ꯌꯥꯝ ꯂꯩꯔꯝꯕ ꯍꯥꯏ ꯇꯥꯔꯦ ꯄꯣꯠꯁꯦ ꯍꯥꯏꯗꯤ ꯁꯤꯖꯤꯟꯅꯕꯁꯨ ꯌꯥꯝ ꯅꯨꯡꯉꯥꯏꯕ ꯑꯉꯥꯡꯗꯁꯨ ꯌꯥꯟꯕ ꯈꯣꯠꯄꯗ ꯑꯩꯈꯣꯏꯒꯤ ꯂꯨꯖ ꯑꯣꯏꯕ ꯇꯥꯏꯠ ꯑꯣꯏꯕ ꯑꯗꯨꯒꯨꯝꯕ ꯃꯌꯥꯝ ꯑꯉꯥꯡꯗꯗꯤ ꯌꯥꯝ ꯅꯨꯡꯉꯥꯏꯇꯦꯗꯅ ꯀꯣ ꯑꯗꯨꯒꯨꯝꯕꯗꯣ ꯌꯥꯝ ꯂꯩꯇꯕ ꯍꯥꯏꯗꯤ ꯐ꯭ꯔꯤ ꯑꯣꯏꯕ ꯃꯁꯥꯗꯁꯨ ꯀꯣ ꯕꯦꯛꯇꯨ ꯌꯥꯜꯂꯀꯥꯟꯗ ꯑꯗꯒꯤ ꯑꯃꯨꯛ ꯃꯥꯒꯤ ꯃꯅꯨꯡꯒꯤ ꯑꯩꯈꯣꯏꯒꯤ ꯄꯥꯔꯠꯁ ꯍꯥꯏꯗꯤ ꯂꯥꯏꯔꯤꯛ ꯍꯥꯞꯐꯝ ꯑꯃꯅ ꯇꯣꯡꯉꯥꯟꯅ ꯕꯨꯛꯀꯤꯅ ꯇꯣꯡꯉꯥꯟꯅ ꯑꯗꯒꯤ ꯇꯦꯛꯁꯕꯨꯛꯀꯤ ꯇꯣꯡꯉꯥꯟꯅ ꯑꯗꯒꯤ ꯑꯦꯛꯁꯔꯁꯥꯏꯁ ꯕꯨꯛꯀꯤ ꯇꯣꯡꯉꯥꯟꯅ ꯑꯗꯨꯃꯥꯏꯅ ꯑꯅꯤ ꯑꯍꯨꯝ ꯊꯣꯛꯅ ꯃꯅꯨꯡꯗꯁꯨ ꯃꯈꯜ ꯃꯈꯜ ꯃꯌꯥꯝ ꯌꯥꯎꯔꯒ ꯑꯗꯨꯒ ꯐꯤꯗꯥꯗꯨꯁꯨ ꯍꯦꯛ ꯌꯦꯡꯕꯗ ꯌꯥꯝ ꯐꯕ ꯍꯥꯏ ꯇꯥꯔꯦ ꯐꯤꯗꯥꯁꯦ ꯑꯩꯈꯣꯏꯒꯤ ꯑꯉꯥꯡꯗ ꯑꯩꯈꯣꯏꯒꯤ ꯃꯣꯟ ꯃꯣꯟ ꯂꯥꯎꯔꯒ ꯑꯩꯈꯣꯏꯒꯤ ꯐꯤꯗꯨꯁꯨ ꯌꯥꯝ ꯅꯨꯡꯉꯥꯏꯕ ꯍꯥꯏ ꯇꯥꯔꯦ ꯀꯣ ꯁꯤꯖꯤꯟꯅꯕꯗ ꯕꯦꯛ ꯑꯣꯏꯖꯔꯒꯁꯨ ꯑꯩꯈꯣꯏ ꯖꯧ ꯖꯧ ꯖꯧ ꯂꯥꯎꯔꯒ ꯄꯨꯕꯗ ꯅꯨꯡꯉꯥꯏꯇꯕ ꯃꯌꯥꯝ ꯑꯃ ꯂꯩꯗꯅ ꯑꯗꯨꯃꯥꯏꯅ ꯑꯣꯏꯗꯦꯕ ꯀꯣ ꯀ꯭ꯋꯥꯂꯤꯇꯤꯁꯨ ꯂꯩꯔꯦ ꯑꯗꯒꯤ ꯃꯃꯜꯗꯨꯁꯨ ꯑꯗꯨꯝ ꯌꯥꯝ ꯀꯟꯅ ꯇꯥꯡꯕ ꯑꯣꯏꯗ꯭ꯔꯦ ꯑꯗꯒꯤ ꯇꯤꯐꯤꯟ ꯍꯥꯞꯐꯝꯅ ꯇꯣꯡꯉꯥꯟꯅ ꯑꯅꯤ ꯊꯣꯛꯅ ꯌꯥꯎꯔꯦ ꯑꯗꯒꯤ ꯕꯣꯇꯜ ꯍꯥꯞꯐꯝ ꯀꯔꯤ ꯀꯔꯥ ꯑꯗꯒꯤ ꯍꯧꯖꯤꯛꯀꯥꯟꯗꯤ ꯑꯉꯥꯡꯁꯦ ꯃꯔꯤꯒꯨꯝꯕꯁꯨ ꯌꯥꯝ ꯇꯠꯀꯜꯂꯤꯗꯅ ꯀꯣ ꯂꯥꯏꯔꯤꯛꯀ ꯄꯨꯕꯗ ꯂꯥꯏꯔꯤꯛ ꯃꯌꯥꯝ ꯍꯥꯞꯆꯤꯟꯕꯒꯤ ꯑꯗꯨꯅ ꯂꯥꯏꯔꯤꯛ ꯃꯌꯥꯝꯗꯣ ꯍꯥꯞꯄꯛꯄꯗꯁꯨ ꯍꯧꯖꯤꯛꯀꯤꯗꯨꯗꯤ ꯃꯔꯤꯒꯁꯨ ꯀꯩꯁꯨꯁꯨ ꯃꯥꯒꯤ ꯏꯁꯇꯤꯁꯀꯗꯣ ꯃꯌꯥꯝ ꯍꯟꯖꯤꯟ ꯍꯟꯖꯤꯟ ꯇꯧꯔꯒ ꯌꯥꯝ ꯐꯖꯅ ꯇꯥꯏꯠ ꯑꯣꯏꯅ ꯇꯧꯔ ꯀꯥꯟꯗ ꯑꯉꯥꯡꯁꯤꯡꯗꯣ ꯕꯦꯛꯇꯣ ꯂꯥꯏꯔꯤꯛ ꯄꯨꯕ ꯃꯇꯝꯗꯗꯤ ꯃꯣꯏꯗꯤ ꯌꯥꯝ ꯇꯠꯀꯟꯕꯅꯦꯕ ꯑꯗꯨꯃꯥꯏꯅ ꯇꯧꯕꯗꯣ ꯌꯥꯝ ꯐꯩꯕ ꯍꯧꯖꯤꯛꯀꯤꯁꯤꯗꯤ ꯕꯦꯛꯇꯨꯅ ꯍꯥꯏꯗꯤ ꯂꯥꯏꯔꯤꯛ ꯍꯥꯞꯄ ꯃꯇꯝꯗꯁꯨ ꯕꯦꯛꯇꯨꯁꯨ ꯅꯨꯡꯉꯥꯏꯔꯦ ꯏꯌꯥꯡ ꯌꯥꯡꯅ ꯂꯥꯏꯔꯤꯛꯁꯨ ꯃꯌꯥꯝ ꯑꯃ ꯆꯜꯂꯦ ꯑꯗꯒꯤ ꯄꯨꯕꯗꯁꯨ ꯃꯥꯅ ꯐꯖꯅ ꯄꯨꯔꯕꯅꯤꯅ ꯁꯦꯒꯥꯏ ꯇꯨꯒꯥꯏ ꯍꯥꯏꯕ ꯑꯃꯁꯨ ꯂꯩꯇ꯭ꯔꯦ ꯑꯗꯨꯅ ꯁꯤ ꯕꯦꯛꯁꯦ ꯑꯩꯅ ꯅꯍꯥꯟ ꯂꯩꯔꯨꯕꯗ ꯃꯇꯝꯗ ꯌꯥꯝꯅ ꯑꯩꯉꯣꯟꯗꯗꯤ ꯀꯥꯟꯅꯕ ꯌꯥꯝꯅ ꯐꯕ ꯑꯃ ꯑꯐꯕ ꯕꯦꯛꯀꯤ ꯃꯈꯜ ꯑꯃꯅꯦꯅ ꯑꯩꯅ ꯑꯗꯨꯃꯥꯏꯅ ꯕꯦꯛꯁꯦ ꯂꯩꯤꯁꯜꯂꯨꯕ ꯃꯇꯝꯗ ꯑꯩꯉꯣꯟꯗ ꯌꯥꯝ ꯀꯥꯟꯅꯈ꯭ꯔꯦ ꯐꯔꯦꯅ ꯑꯩꯅ ꯈꯜꯂꯦꯕ ꯀꯣ